ꯑꯩꯅ ꯁꯤꯖꯤꯟꯅꯔꯤꯕ ꯑꯦꯞꯁꯤꯡ ꯑꯗꯨꯗꯤ ꯋꯥꯠꯆꯞ ꯐꯦꯁꯕꯨꯛ ꯏꯟꯁꯇꯒ꯭ꯔꯥꯝ ꯃꯤꯟꯇ꯭ꯔꯥ ꯃꯤꯁꯣ ꯕꯤꯠꯃꯦꯠ ꯏꯟꯁꯣꯠ ꯑꯦꯃꯥꯖꯣꯟ ꯏꯁꯄꯣꯇꯤꯐꯥꯏ ꯀꯦꯃꯦꯔꯥ ꯒꯨꯒꯜ ꯃꯤꯠ ꯄꯤ ꯑꯦꯟ ꯕꯤ ꯋꯥꯟ ꯀꯦꯝ ꯏꯁꯀꯦꯟꯅꯔ ꯑꯦꯝ ꯑꯦꯐ ꯗꯤ ꯁꯤ ꯕꯕꯜ ꯁꯨꯠꯇꯔ ꯍꯥꯏ ꯇꯤꯚꯤ ꯒꯨꯒꯜ ꯁꯤꯠ ꯑꯁꯤꯅꯆꯤꯡꯕꯅꯦꯕ ꯑꯗ ꯋꯥꯠꯆꯞ ꯁꯤꯗꯅ ꯑꯩꯅ

ꯃꯤ ꯃꯌꯥꯝꯒꯤ ꯑꯩꯗꯤ ꯑꯅꯝꯕ ꯀꯩꯝ ꯐꯦꯁꯕꯨꯛꯁꯦ ꯄꯥꯎꯒꯨꯝꯕ ꯍꯥꯏꯗꯤ ꯄꯥꯎꯒꯤ ꯍꯥꯏꯔꯗꯤ ꯌꯨꯇꯨꯕꯇꯕꯨꯗꯤ ꯌꯦꯡꯉꯦ ꯑꯗꯨ ꯑꯣꯏꯇꯥꯔꯁꯨ ꯇꯥꯕꯁꯤ ꯄꯥꯝꯗꯕ ꯍꯥꯏꯗꯤ ꯉꯥꯏꯍꯥꯛꯇꯪ ꯁꯣꯠ ꯑꯣꯏꯅ ꯁꯠ ꯁꯠ ꯁꯠ ꯆꯤꯡꯈꯠꯂꯒ ꯀꯔꯤ ꯊꯣꯛꯏ ꯀꯥꯏꯅ ꯕ꯭ꯔꯦꯀꯤꯡ ꯅꯤꯌꯨꯁꯀꯨꯝꯕ ꯁꯠ ꯁꯠ ꯌꯦꯡꯕꯩꯁꯦ ꯐꯦꯁꯕꯨꯛꯁꯦ ꯌꯥꯝ ꯅꯨꯡꯉꯥꯏꯑꯕ ꯑꯗꯨꯒ ꯏꯟꯁꯇꯥꯒ꯭ꯔꯥꯝꯁꯤꯅ ꯈꯪꯗꯦ ꯏꯟꯁꯇꯥꯒ꯭ꯔꯥꯝꯗꯤ ꯌꯥꯝ ꯅꯨꯡꯉꯥꯏꯔꯦ ꯏꯟꯁꯇꯥꯒ꯭ꯔꯥꯝꯁꯤ ꯁꯣꯁꯤꯌꯦꯜ ꯃꯦꯗꯤꯌꯥ ꯑꯣꯏꯔꯁꯨ ꯑꯩꯉꯣꯟꯗꯗꯤ ꯄꯨꯔꯥ ꯏꯟꯇꯔꯇꯦꯟꯃꯦꯟꯒꯤ ꯑꯦꯞꯁ ꯑꯃꯅꯦꯕ ꯍꯥꯏꯗꯤ ꯔꯤꯜꯁꯁꯦ ꯑꯗꯨꯝ ꯔꯤꯜꯁꯁꯤ ꯌꯦꯡꯕꯁꯤꯅ ꯔꯤꯜꯁꯁꯤ ꯌꯦꯡꯉꯗꯤ ꯑꯩ ꯑꯋꯥꯕꯒ ꯂꯣꯏ ꯀꯥꯎꯕꯩ ꯇꯥꯏꯞ ꯇꯧꯋꯦꯕ ꯃꯤꯒꯤ ꯐꯣꯇꯣ ꯂꯥꯏꯛ ꯇꯧꯕ ꯑꯗꯨꯒꯨꯝꯕ ꯀꯝꯃꯦꯟ ꯇꯧꯕꯗꯨꯗꯤ ꯏꯟꯁꯇꯥꯒ꯭ꯔꯥꯝꯗ ꯑꯩ ꯄꯥꯛꯅꯕꯨ ꯇꯧꯗ꯭ꯔꯦꯕ ꯑꯩꯗꯤ ꯏꯟꯁꯇꯥꯒ꯭ꯔꯥꯝꯗ ꯆꯪꯉꯗꯤ ꯔꯤꯜꯁ ꯔꯤꯜꯁꯁꯤꯗ ꯑꯗꯨꯝ ꯇꯧꯔ ꯂꯩꯕꯅꯤ ꯔꯤꯜꯁꯁꯤ ꯌꯦꯡꯕ ꯌꯥꯝ ꯅꯨꯡꯉꯥꯏꯑꯕ ꯑꯗꯨꯒ ꯏꯁꯇꯣꯔꯤ ꯊꯝꯕꯁꯦ ꯏꯁꯇꯣꯔꯤ ꯊꯝꯕꯁꯦ ꯃꯣꯏꯒꯤ ꯏꯁꯩ ꯍꯥꯞꯄꯒꯤ ꯐꯤꯆꯔ ꯑꯃ ꯌꯥꯎꯔꯤꯁꯦ ꯑꯁꯤꯁꯦ ꯌꯥꯝ ꯅꯨꯡꯉꯥꯏꯕ ꯍꯥꯏꯗꯤ ꯐꯦꯁꯕꯨꯛꯇꯁꯨ ꯌꯥꯎꯋꯦꯕ ꯁꯤꯁꯦ ꯑꯗꯨꯑꯣꯏꯁꯨ ꯐꯦꯁꯕꯨꯛꯇꯗꯤ ꯈꯪꯗꯦ ꯑꯩ ꯕꯤꯠ ꯑꯃ ꯏꯂꯩ ꯂꯩꯇꯦꯕ ꯏꯟꯁꯇꯥꯒ꯭ꯔꯥꯝꯁꯤꯗꯅ ꯏꯁꯇꯣꯔꯤꯒ ꯊꯝꯕꯁꯦ ꯍꯥꯏꯗꯤ ꯐꯣꯂꯣꯋꯔꯁ ꯀꯁꯤ ꯂꯤꯃꯤꯠꯇ ꯊꯝꯃꯒ ꯑꯩꯒ ꯈꯪꯅꯕ ꯃꯤ ꯈꯛꯇꯪ ꯑꯣꯏ ꯑꯗꯨꯒ ꯌꯥꯝ ꯅꯨꯡꯉꯥꯏꯕꯗꯨ ꯑꯣꯏꯔꯦꯕꯀꯣ ꯏꯟꯁꯇꯥꯒ꯭ꯔꯥꯝꯁꯦ ꯑꯗꯨꯒ ꯁꯣꯞꯄꯤꯡ ꯑꯦꯞꯁꯇꯤ ꯉꯁꯥꯏ ꯃꯤꯟꯇ꯭ꯔꯥ ꯃꯤꯁꯣ ꯑꯦꯃꯥꯖꯣꯟꯁꯤꯅ ꯁꯣꯄꯤꯡ ꯑꯦꯞꯁꯅꯦꯕ ꯑꯩꯗꯤ ꯄꯣꯠꯁꯦ ꯑꯅꯝꯕꯅ ꯃꯤꯟꯇ꯭ꯔꯥꯗꯒꯤ ꯂꯩꯌꯦ ꯑꯗꯣ ꯃꯤꯁꯣꯒꯨꯝꯕꯁꯤꯗꯤ ꯁꯨꯝ ꯍꯥꯞꯄꯦ ꯁꯨꯝ ꯍꯥꯞꯄꯦ ꯁꯨꯝ ꯌꯦꯡꯅꯕ ꯁꯨꯝ ꯍꯥꯞꯄꯦꯗꯨꯅꯤ ꯑꯗꯣ ꯄꯣꯠꯇꯤ ꯀꯩꯁꯨ ꯌꯥꯝ ꯀꯛꯇꯦꯕ ꯃꯤꯁꯣꯗꯩꯗꯤ ꯑꯗꯣ ꯃꯤꯟꯇ꯭ꯔꯥꯁꯦ ꯑꯩ ꯌꯥꯝ ꯁꯤꯖꯤꯟꯅꯩ ꯑꯗꯒꯤ ꯑꯦꯃꯥꯖꯣꯟꯁꯤꯅ ꯑꯦꯂꯦꯛꯇ꯭ꯔꯣꯅꯤꯛꯁꯀꯤ ꯑꯣꯏꯕ ꯄꯣꯠꯁꯦ ꯑꯅꯝꯕꯅ ꯑꯦꯃꯥꯖꯣꯟꯗꯒꯤ ꯀꯛꯑꯦꯕ ꯑꯗꯨꯒ ꯕꯤꯠꯃꯦꯠꯁꯤꯅ ꯕꯤꯗꯤꯑꯣꯒꯨꯝꯕ ꯗꯥꯎꯟꯂꯣꯗ ꯇꯧꯕ ꯑꯗꯩ ꯏꯁꯩ ꯗꯥꯎꯟꯂꯣꯗ ꯇꯧꯕꯅꯦꯕ ꯑꯩꯅ ꯕꯤꯠꯃꯦꯠꯇ ꯌꯥꯝ ꯅꯨꯡꯉꯥꯏꯔꯤꯁꯦ ꯏꯁꯩ ꯗꯥꯎꯟꯂꯣꯗ ꯇꯧꯕ ꯁꯤꯅꯦꯃꯥꯁꯦ ꯍꯧꯖꯤꯛꯇꯤ ꯄ꯭ꯂꯦ ꯏꯁꯇꯣꯔꯗꯗꯤ ꯕꯤꯠꯇꯣ ꯐꯪꯗ꯭ꯔꯕꯅꯦ ꯑꯗꯨꯑꯣꯏꯁꯨ ꯍꯥꯟꯅ ꯌꯥꯎꯍꯧꯕ ꯑꯣꯏꯕꯅꯦꯕ ꯑꯦ ꯄꯤ ꯀꯦꯗ ꯊꯥꯅꯔꯒ ꯁꯨꯝ ꯏꯟꯁꯇꯣꯜ ꯇꯧꯈꯤꯕꯅꯦꯕ ꯑꯗꯨꯅ ꯕꯤꯠꯃꯦꯠꯁꯦ ꯏꯁꯩ ꯗꯥꯎꯟꯂꯣꯗ ꯇꯧꯕ ꯌꯥꯝ ꯅꯨꯡꯉꯥꯏ ꯑꯗꯒꯤ ꯏꯁꯄꯣꯇꯤꯐꯥꯏꯁꯤꯅ ꯑꯩꯅ ꯇꯥꯅꯤꯡ ꯇꯥꯅꯤꯡꯕ ꯏꯁꯩꯁꯦ ꯈꯨꯗꯛ ꯈꯨꯗꯛꯇ ꯇꯥꯕꯁꯦ ꯏꯁꯄꯣꯇꯤꯐꯥꯏꯁꯦ ꯌꯥꯝ ꯅꯨꯡꯉꯥꯏꯑꯕ ꯑꯩꯗꯤ ꯃ꯭ꯌꯨꯖꯤꯛꯁꯦ ꯏꯁꯩꯁꯦ ꯏꯁꯩꯁꯦ ꯇꯥꯅꯤꯡꯕ ꯃꯇꯝ ꯃꯇꯝꯒꯤ ꯑꯣꯏꯅ ꯌꯥꯝ ꯆꯦꯟꯖ ꯂꯩꯑꯕꯀꯣ ꯃꯨꯠ ꯃꯨꯠꯀꯤ ꯃꯇꯨꯡ ꯏꯟꯅ ꯑꯗꯨꯅ ꯈꯨꯗꯛ ꯈꯨꯗꯛꯇ ꯇꯥꯅꯤꯡꯉꯛꯄꯁꯦ ꯏꯁꯄꯣꯇꯤꯐꯥꯏꯗ ꯑꯗꯒꯤ ꯂꯤꯔꯤꯛꯁꯀ ꯌꯦꯡꯉꯒ ꯏꯁꯩ ꯁꯛꯅꯤꯡꯕꯁꯦ ꯌꯨꯇꯨꯕꯇ ꯌꯦꯡꯉꯒ ꯁꯛꯄꯕꯨꯗꯤ ꯁ꯭ꯄꯣꯇꯤꯐꯥꯏꯗ ꯌꯦꯡꯉꯒ ꯁꯛꯄꯁꯦ ꯑꯩꯅ ꯅꯨꯡꯉꯥꯏꯑꯕꯀꯣ ꯑꯗꯨꯒ ꯒꯦꯝꯒꯨꯝꯕ ꯈꯔ ꯌꯥꯎꯔꯦ ꯀꯦꯝ ꯏꯁꯀꯦꯅꯔꯁꯤꯅ ꯗꯣꯀꯨꯃꯦꯟꯒꯨꯝꯕ ꯄꯤ ꯗꯤ ꯑꯦꯐꯇ ꯑꯣꯟꯊꯣꯛꯄꯒꯤ ꯑꯗꯨꯒꯨꯝꯕꯒꯤꯅꯦ ꯑꯗꯨꯒ ꯑꯦꯝ ꯑꯦꯐ ꯗꯤ ꯁꯤ ꯁꯤꯅ ꯃꯅꯤꯄꯨꯔ ꯐꯤꯂꯝꯗꯣ ꯌꯦꯡꯅꯤꯡꯉ ꯀꯥꯟꯗ ꯁꯦ ꯄꯩꯁꯥ ꯊꯤꯔꯒ ꯃꯔꯛ ꯃꯔꯛꯇ ꯌꯦꯡꯉꯦ ꯔꯦꯃꯤꯅꯤꯒꯨꯝꯕꯁꯤꯅ ꯕꯤꯗꯤꯑꯣ ꯐꯣꯇꯣ ꯏꯗꯤꯠ ꯇꯧꯅꯕꯅꯦꯕ ꯐꯣꯇꯣꯁꯦ ꯑꯩꯅ ꯃꯌꯦꯛ ꯁꯦꯡꯍꯟꯅꯕ ꯑꯗꯨꯒ ꯕꯕꯜ ꯁꯨꯇꯔꯁꯨ ꯒꯦꯝꯅꯦ ꯑꯗꯨꯝ ꯇꯣꯏꯅ ꯁꯥꯟꯅꯩ ꯍꯥꯏ ꯇꯤꯚꯤꯁꯤꯅ ꯍꯥꯏ ꯇꯤꯚꯤꯗꯤ ꯀꯣꯔꯤꯌꯥꯟ ꯁꯤꯅꯦꯃꯥꯒꯨꯝꯕ ꯌꯦꯡꯕ ꯌꯥꯝ ꯅꯨꯡꯉꯥꯏꯌꯦ ꯍꯥꯏꯗꯤ ꯁꯞ ꯇꯥꯏꯇꯜꯒ ꯊꯣꯛꯑꯒ ꯑꯗꯒꯤ ꯄꯤ ꯑꯦꯟ ꯕꯤ ꯋꯥꯟꯒꯨꯝꯕꯁꯤꯅ ꯑꯩꯒꯤ ꯕꯦꯡꯒꯤ ꯑꯣꯏꯅ ꯁꯤꯖꯤꯟꯅꯕꯅꯦ ꯑꯗꯨꯒ ꯒꯨꯒꯜ ꯁꯤꯠꯁꯁꯤꯅ ꯏꯁꯄꯣꯠꯁꯀꯨꯝꯕ ꯏꯗꯤꯠ ꯇꯧꯅꯕ ꯁꯤꯖꯤꯟꯅꯩ ꯁꯤꯉꯩꯁꯤꯅꯦ ꯑꯩꯅ ꯌꯥꯝ ꯁꯤꯖꯤꯟꯅꯩꯁꯦ